ꯍꯦꯂꯣ ꯑꯁ ꯅꯪꯕꯨ ꯀꯥꯏ ꯂꯩꯔꯤꯒꯦ ꯅꯪ ꯐꯣꯟ ꯑꯩꯅ ꯀꯣꯏꯊꯤ ꯊꯤꯔꯝꯃꯤꯅꯦ ꯅꯪꯁꯦ ꯕꯁ ꯁ꯭ꯇꯦꯟꯗ ꯅꯪ ꯀꯨꯝꯊꯗ꯭ꯔꯤꯕꯣ ꯅꯪꯕꯣ ꯍꯣꯏ ꯍꯣꯏ ꯍꯣꯏ ꯅꯪ ꯎꯔꯦ ꯌꯥꯔꯦ ꯐꯣꯟ ꯊꯝꯃꯣ ꯌꯥꯔꯦ ꯔꯥꯖꯨ ꯁꯤꯗ ꯂꯥꯛꯑꯣ ꯑꯁ ꯅꯪ ꯀꯥꯏ ꯂꯩꯔꯝꯃꯤꯅꯣ ꯅꯪ ꯇꯨꯃꯝꯕꯗꯨꯗ ꯑꯩ ꯅꯪ ꯍꯧꯗꯣꯛꯄ ꯀꯥꯎꯔꯝꯃꯤꯅꯤꯅꯦ ꯍꯧꯖꯤꯛ ꯖꯨ ꯌꯧꯔꯦ ꯑꯩꯈꯣꯏ ꯑꯁ ꯌꯥꯔꯦ ꯏꯕꯨꯡꯉꯣ ꯅꯪꯅ ꯑꯗꯨꯝ ꯇꯨꯝꯅ ꯂꯩꯍꯧꯔꯕꯅꯤꯅ ꯑꯩꯅ ꯑꯗꯨꯝ ꯍꯥꯏꯕꯤꯗꯕꯩ ꯋꯥꯅꯦ ꯂꯥꯛꯑꯣ ꯆꯪꯂꯁꯦ ꯌꯥꯝꯅ ꯊꯨꯅ ꯄꯣꯞ ꯀꯣꯔꯟꯒꯨꯝꯕꯗꯣ ꯈꯔ ꯂꯩꯁꯤꯜꯂꯣ ꯃꯅꯨꯡꯗ ꯂꯩꯕ ꯋꯥꯏꯅꯨꯒꯨꯝꯕꯗꯣ ꯑꯝꯇ ꯃꯆꯤꯟꯖꯥꯛ ꯊꯥꯛꯅꯕ ꯂꯥꯛꯑꯣ ꯂꯥꯛꯑꯣ ꯆꯪꯁꯤ ꯂꯥꯛꯑꯣ ꯑꯁ ꯀꯥꯏꯗ ꯃꯣꯏ ꯑꯩ ꯑꯍꯥꯟꯕꯗꯤꯅꯦ ꯃꯣꯏꯒꯤ ꯄꯤꯀꯣꯛ ꯂꯩꯕꯗꯣ ꯑꯗꯨꯏꯗꯣ ꯑꯝꯇ ꯌꯦꯡꯅꯤꯡꯉꯤ ꯑꯝꯇ ꯂꯥꯛꯑꯣ ꯆꯠꯂꯨꯁꯤ ꯂꯥꯛꯑꯣ ꯑꯁ ꯑꯩꯗꯤ ꯃꯇꯨꯗꯣ ꯂꯣꯏꯅ ꯐꯣꯏꯗꯠꯀꯦꯅ ꯈꯜꯂꯝꯃꯤꯅꯦ ꯑꯝꯇ ꯍꯣꯏꯅꯦꯍꯦ ꯑꯩꯈꯣꯏ ꯃꯤꯁꯅ ꯐꯠꯇꯦ ꯍꯥꯏꯕꯅꯤꯀꯣ ꯑꯗꯨꯒꯨꯝꯕꯗꯣ ꯑꯁ ꯑꯩ ꯁꯣꯏꯔꯦ ꯍꯦꯛ ꯇꯧꯔꯔꯣꯏ ꯑꯗꯨꯒꯨꯝꯕꯗꯣ ꯑꯗꯣ ꯀꯩ ꯍꯥꯏꯅꯤ ꯂꯦꯔꯤꯕ ꯑꯅꯤꯃꯦꯜꯁꯤꯡꯁꯦ ꯀꯩ ꯍꯥꯏꯅꯤ ꯃꯇꯨꯒꯨꯝꯕ ꯐꯣꯏꯗꯕꯤꯗ ꯑꯗꯨꯝ ꯌꯦꯡꯉꯁꯤꯀꯣ ꯑꯗꯨꯗꯤ ꯑꯗꯣ ꯃꯣꯏ ꯍꯧꯖꯤꯛꯀꯤ ꯖꯨꯁꯦ ꯀꯔꯤ ꯀꯔꯤꯕꯨ ꯂꯩꯒꯦ ꯃꯣꯏꯁꯤꯕꯣ ꯅꯍꯥꯟꯅꯦ ꯃꯣꯏꯁꯨ ꯄꯔ ꯃꯅꯤꯄꯨꯔꯗꯗꯤ ꯀꯩꯒꯁꯤ ꯂꯩꯌꯦꯅ ꯀꯥꯏꯅ ꯍꯥꯏꯕꯅꯤ ꯑꯗꯣ ꯂꯩꯇ ꯃꯥꯜꯂꯦꯗ ꯃꯣꯏꯁꯤ ꯆꯤꯟ ꯊꯤꯕ ꯃꯦꯜꯂꯦꯗ ꯍꯨꯝ ꯑꯁ ꯑꯗꯨꯅꯦ ꯌꯥꯝꯅ ꯕꯤꯠ ꯍꯜꯂꯦꯗ ꯃꯣꯏꯒꯤꯁꯤꯗꯤ ꯂꯣꯏꯅ ꯌꯣꯠꯁꯤꯡꯒꯁꯦ ꯂꯣꯏꯅ ꯀꯣꯜꯂꯤꯡꯒ ꯏꯀꯥ ꯀꯔꯥꯗꯅ ꯁꯥꯉꯩꯁꯦ ꯆꯣꯡꯊꯣꯔꯛꯇꯧ ꯃꯥꯜꯂꯦ ꯑꯁ ꯀꯤꯍꯦ ꯑꯥ ꯌꯦꯟ ꯕꯣꯏꯂꯔ ꯑꯃ ꯊꯥꯛ ꯃꯥꯜꯂꯦꯅꯦ ꯃꯣꯏꯒꯤꯁꯦ ꯑꯁ ꯃꯥ ꯆꯥꯗꯧ ꯃꯥꯜꯂꯦ ꯑꯥꯁ ꯀꯤꯖꯩꯌꯦ ꯑꯁꯤ ꯑꯁꯤ ꯅꯥꯟꯊꯣꯔꯛꯂꯗꯤ ꯀꯃꯥꯏꯅ ꯇꯧꯗꯣꯏꯅꯣ ꯑꯩꯈꯣꯏ ꯃꯅꯤꯄꯨꯔꯁꯦ ꯅꯣꯡꯃꯩꯒ ꯆꯪꯒꯗ꯭ꯔꯣ ꯑꯁꯤꯕꯣ ꯑꯁ ꯈꯪꯗꯦ ꯃꯨ ꯑꯁ ꯁꯉꯥꯏꯗꯨꯕꯨ ꯀꯗꯥꯏ ꯂꯩꯔꯒꯦ ꯑꯝꯇꯪ ꯊꯨꯅ ꯌꯦꯡꯉ ꯌꯨꯝ ꯆꯠꯅꯕ ꯇꯧꯔꯁꯤꯁꯦ ꯁꯉꯥꯏꯗꯨ ꯌꯦꯡꯉ ꯍꯜꯂꯁꯦ ꯑꯁ ꯐꯗꯤ ꯐꯖꯩꯅꯦꯍꯦ ꯁꯉꯥꯏ ꯍꯥꯏꯁꯦꯀꯣ ꯀꯩꯅꯣꯝ ꯊꯨꯛ ꯂꯥꯎꯕ ꯐꯥꯎꯋꯦ ꯑꯩꯉꯣꯟꯗ ꯑꯁ ꯌꯥꯝ ꯐꯖꯩꯌꯦ ꯌꯥꯝꯅ ꯂꯥꯏꯅ ꯑꯣꯂꯛꯑꯦꯗꯣ ꯆꯨꯝꯖꯥꯠꯅꯤꯀꯣ ꯃꯣꯏꯁꯤ ꯌꯦꯡꯂꯨꯀꯥꯟꯗ ꯀꯩꯅꯣꯝ ꯐꯥꯎꯋꯦꯃꯦ ꯑꯩꯕꯣ ꯑꯁ ꯉꯥꯏꯈꯣꯅꯦ ꯃꯔꯛꯁꯤꯗ ꯃꯤꯁ ꯃꯤꯁꯇ ꯍꯜꯂꯁꯦ ꯍꯥꯏꯔꯨꯔꯁꯦ ꯑꯩ ꯋꯥꯔꯦ ꯌꯥꯝꯅ ꯀꯣꯛ ꯀꯣꯛꯁꯦ ꯆꯤꯛꯑꯦꯕ ꯑꯩ ꯍꯣ ꯍꯣ ꯍꯣꯏ ꯐꯔꯦ ꯐꯔꯦ